ꯑꯩꯒꯤ ꯃꯐꯝꯗ ꯁꯥꯟꯅ ꯈꯣꯠꯅꯕꯒꯤ ꯁꯦꯛꯇꯔꯅ ꯇꯣꯉꯥꯟ ꯇꯣꯉꯥꯟꯕ ꯊꯧꯅꯥ ꯐꯥꯕ ꯁꯥꯟꯅꯔꯣꯏ ꯁꯤꯡꯒꯤꯗꯝꯛꯇ ꯑꯈꯟꯅꯕ ꯈꯨꯗꯣꯡ ꯆꯥꯕꯁꯤꯡ ꯑꯃꯁꯨꯡ ꯄ꯭ꯔꯣꯒ꯭ꯔꯥꯝꯃꯤꯡ ꯄꯤꯗꯨꯅ ꯏꯟꯀ꯭ꯂꯨꯁꯤꯇꯤꯚꯤꯇꯤꯕꯨ ꯃꯔꯨ ꯑꯣꯏꯅ ꯂꯧꯋꯤ ꯑꯦꯁꯤꯁꯤꯕꯜ ꯔꯤꯅ꯭ꯌꯨꯁꯤꯡ ꯑꯦꯗꯥꯞꯇꯤꯚ ꯏꯀ꯭ꯋꯤꯞꯃꯦꯟꯁꯤꯡ ꯑꯃꯁꯨꯡ ꯇ꯭ꯔꯦꯟ ꯇꯧꯔꯕ ꯀꯣꯆꯤꯡ ꯏꯁꯇꯥꯐ ꯁꯤꯡꯅ ꯁꯔꯨꯛ ꯌꯥꯕꯒꯤ ꯆꯞ ꯃꯥꯟꯅꯕ ꯈꯨꯗꯣꯡ ꯆꯥꯕ ꯁꯤꯡ ꯁꯣꯏꯗꯅ ꯐꯪꯍꯟꯂꯤ ꯏꯟꯀ꯭ꯂꯨꯁꯤꯚ ꯏꯅꯤꯁ꯭ꯌꯦꯇꯤꯚ ꯁꯤꯡꯅ ꯗꯥꯏꯚꯔꯁꯤꯇꯤ ꯆꯥꯎꯈꯠꯍꯜꯂꯤ ꯑꯃꯁꯨꯡ ꯃꯤꯃꯥꯟꯅꯗ꯭ꯔꯕ ꯁꯥꯟꯅꯔꯣꯏ ꯁꯤꯡꯗ ꯁꯞꯄꯣꯔꯠ ꯄꯤꯔꯤ ꯅꯥꯝꯃ ꯁꯣꯏꯔꯕ ꯁꯤꯡꯒꯤ ꯑꯣꯔꯒꯅꯥꯏꯖꯦꯁꯟꯁꯤꯡꯒ ꯄꯥꯔꯠꯅꯔꯁꯤꯞ ꯇꯧꯕꯅ ꯁꯥꯟꯅꯔꯣꯏ ꯁꯤꯡꯗ ꯐꯪꯂꯤꯕ ꯔꯤꯁꯣꯔꯁ ꯁꯤꯡ ꯑꯃꯁꯨꯡ ꯃꯇꯦꯡ ꯍꯦꯟꯒꯠꯍꯜꯂꯤ ꯃꯁꯤꯅ ꯁꯞꯄꯣꯔꯠ ꯇꯧꯕ ꯑꯃꯁꯨꯡ ꯏꯟꯀ꯭ꯂꯨꯁꯤꯚ ꯑꯣꯏꯕ ꯁꯞꯄꯣꯔꯠ ꯀꯃꯨꯅꯤꯇꯤ ꯑꯃ ꯁꯦꯝꯒꯠꯂꯤ ꯇꯣꯉꯥꯟ ꯇꯣꯉꯥꯟꯕ ꯊꯧꯅꯥ ꯂꯩꯕ ꯃꯤꯑꯣꯏꯁꯤꯡꯕꯨ ꯃꯈꯣꯏꯒꯤ ꯁꯥꯟꯅꯄꯣꯠꯀꯤ ꯄꯥꯟꯗꯝꯁꯤꯡ ꯐꯪꯅꯕ ꯑꯃꯁꯨꯡ ꯃꯈꯣꯏꯒꯤ ꯇꯤꯝꯁꯤꯡꯗ ꯃꯥꯏ ꯄꯥꯛꯄ ꯉꯝꯅꯕ ꯁꯛꯇꯤ ꯄꯤꯅꯕ ꯍꯣꯠꯅꯔꯤ